ꯑꯩꯒꯤ ꯌꯨꯝꯒꯤ ꯌꯦꯟꯅꯈꯥꯗ ꯂꯧꯕꯨꯛ ꯑꯃꯁꯨ ꯂꯩ ꯒꯥꯔꯗꯦꯟ ꯑꯃꯁꯨ ꯂꯩ ꯂꯧꯕꯨꯛꯇꯨꯗ ꯇꯥꯕ ꯃꯇꯝꯗ ꯑꯩꯅ ꯎꯆꯦꯛꯁꯤꯡꯗꯨꯒꯤ ꯑꯩꯈꯣꯏꯒꯤ ꯃꯆꯤꯟꯖꯥꯛ ꯑꯣꯏꯅꯕ ꯆꯦꯡꯒꯨꯝꯕ ꯍꯋꯥꯏꯒꯨꯝꯕ ꯍꯨꯟꯕꯤ ꯎ ꯂꯥꯡꯗ ꯃꯍꯥꯛꯅ ꯃꯀꯣꯟ ꯁꯥꯔꯝꯕꯗꯣ ꯑꯩꯈꯣꯏꯅ ꯇꯥꯔꯛꯇ꯭ꯔꯉꯥꯏꯅꯦꯅ ꯑꯩꯅ ꯀꯥꯈꯠꯂꯒ ꯁꯦꯝꯕꯤꯕ ꯈꯣꯠꯄ ꯑꯗꯒꯤ ꯀꯩꯗꯧꯕ ꯈꯣꯠꯄ ꯇꯧꯕꯤ ꯑꯩꯒꯤ ꯌꯦꯟꯅꯈꯥꯗ ꯎ ꯃꯆꯥ ꯃꯆꯥ ꯊꯥꯔꯒ ꯎꯆꯦꯛꯁꯤꯡꯗꯨꯅ ꯇꯣꯡꯅꯉꯥꯏꯒꯤ ꯁꯦꯝꯕꯤ ꯌꯨꯝꯒꯤ ꯅꯥꯀꯟꯗ ꯎꯄꯥꯛꯅ ꯇꯧꯔꯒ ꯎꯆꯦꯛꯅ ꯄꯥꯏꯁꯤꯜꯂꯛꯄꯗ ꯎꯄꯥꯛꯇꯨꯗ ꯇꯣꯡꯉꯒ ꯈꯣꯠꯂꯒ ꯃꯈꯣꯏꯅ ꯁꯥꯟꯅꯕꯗꯨ ꯌꯦꯡꯉꯤ ꯃꯆꯤꯟꯖꯥꯛꯇꯨ ꯑꯩꯈꯣꯏꯅ ꯄꯥꯏꯊꯔꯛꯑꯒ ꯆꯥꯅꯤꯡꯉꯥꯏꯒꯤ ꯆꯦꯡ ꯅꯠꯇ꯭ꯔꯒ ꯍꯋꯥꯏꯒꯨꯝꯕ ꯊꯝꯃꯤ ꯏꯁꯤꯡ ꯃꯥꯏꯁꯤꯡ ꯀꯥꯂꯦꯟꯗ ꯑꯣꯏꯔꯒꯅ ꯏꯁꯤꯡ ꯃꯥꯏꯁꯤꯡ ꯕꯣꯇꯜꯗ ꯅꯠꯇ꯭ꯔꯒꯅ ꯆꯐꯨꯒꯨꯝꯕꯗ ꯍꯥꯞꯆꯤꯜꯂꯒ ꯎꯆꯦꯛꯁꯤꯡꯗꯨꯅ ꯑꯔꯥꯝ ꯈꯧꯔꯥꯡꯕ ꯀꯣꯛꯅꯉꯥꯏꯒꯤ ꯊꯝꯕꯤ ꯒꯥꯔꯗꯦꯟꯁꯤꯡꯗ ꯆꯪꯉꯛꯄ ꯀꯥꯟꯗ ꯑꯩꯅ ꯎꯆꯦꯛꯁꯤꯡꯗꯨꯒꯤꯅꯦꯅ ꯑꯩꯈꯣꯏꯒꯤ ꯍꯋꯥꯏꯒꯨꯝꯕ ꯆꯦꯡꯒꯨꯝꯕ ꯑꯗꯒꯤ ꯏꯁꯤꯡꯒꯨꯝꯕ ꯊꯝꯕꯤ